ꯑꯩꯈꯣꯏꯅ ꯌꯦꯟꯁꯤ ꯌꯥꯝꯅ ꯂꯨꯅ ꯆꯥꯟꯅ ꯊꯝꯕꯤꯒꯗꯕꯅꯤ ꯆꯦꯛꯁꯤꯟꯅ ꯃꯀꯣꯟ ꯅꯤꯡꯊꯤꯅ ꯁꯥꯕꯤꯗꯨꯅ ꯑꯦꯂꯦꯛꯇ꯭ꯔꯤꯛ ꯊꯥꯟꯗꯨꯅ ꯃꯊꯤ ꯃꯌꯨꯡ ꯁꯦꯡꯗꯣꯛꯇꯨꯅ ꯐꯖꯅ ꯂꯣꯏꯕ ꯇꯥꯔꯕꯗꯤ ꯑꯩꯈꯣꯏꯗ ꯌꯥꯝꯅ ꯀꯥꯟꯅꯕ ꯄꯤ ꯃꯍꯥꯛꯅ ꯑꯩꯈꯣꯏꯒꯤ ꯑꯆꯤꯟ ꯑꯀꯣꯝ ꯉꯥꯔꯤ ꯉꯥꯇꯥꯏ ꯊꯨꯝ ꯊꯥꯎ ꯂꯩꯇꯕ ꯃꯇꯝꯗꯁꯨ ꯑꯗꯨꯝꯃꯛꯀ ꯀꯥꯟꯅꯍꯜꯂꯤ ꯀꯣꯏꯂꯔ ꯇꯔꯥꯃꯨꯛ ꯂꯣꯏꯖꯩ ꯃꯍꯥꯛꯅ ꯅꯣꯡꯃꯗ ꯃꯔꯨꯝ ꯃꯔꯤ ꯃꯉꯥ ꯑꯗꯨꯝꯃꯛ ꯃꯀꯣꯛꯇꯨꯅ ꯑꯩꯍꯥꯛꯅ ꯇꯨꯡꯁꯤꯟꯖꯗꯨꯅ ꯌꯦꯔꯨꯝꯁꯤꯡ ꯑꯗꯨ ꯌꯣꯜꯂꯒ ꯃꯔꯨꯞ ꯌꯥꯎꯕ ꯉꯥꯝꯖꯩ ꯃꯔꯨꯞꯁꯤ ꯌꯥꯎꯔꯒ ꯊꯥꯒꯤ ꯄꯨꯟꯁꯤꯟꯗꯨꯅ ꯑꯗꯨꯝ ꯑꯗꯨꯝ ꯏꯆꯥꯒꯤ ꯏꯁꯨꯒꯤ ꯂꯣꯏꯅꯃꯛ ꯍꯣꯠꯅꯕꯗ ꯑꯗꯨꯝꯃꯛ ꯀꯣꯟꯅꯖꯩ ꯑꯗꯨꯝ ꯑꯗꯨꯒ ꯑꯩꯈꯣꯏꯅ ꯌꯦꯟꯁꯤ ꯅꯥꯗ ꯌꯦꯛꯇꯅꯕ ꯌꯥꯝꯅ ꯅꯤꯡꯊꯤꯅ ꯂꯩꯅꯕ ꯌꯥꯝꯅ ꯆꯦꯛꯁꯤꯟꯅ ꯊꯝꯕꯤꯒꯗꯕꯅꯤ ꯅꯥꯔꯛꯄ ꯃꯇꯝꯗ ꯑꯩꯈꯣꯏꯅ ꯍꯤꯗꯥꯛ ꯂꯥꯡꯊꯛ ꯇꯧꯗꯅ ꯑꯀꯣꯏꯕꯒꯤ ꯐꯤꯕꯝ ꯂꯨꯅ ꯅꯥꯟꯅ ꯊꯝꯕꯤꯗꯨꯅ ꯌꯦꯟꯁꯤꯡꯕꯨ ꯌꯥꯝꯅ ꯆꯦꯛꯁꯤꯟꯅ ꯂꯨꯅ ꯆꯥꯟꯅ ꯅꯨꯡꯁꯤꯅ ꯊꯝꯕꯤꯕ ꯍꯥꯏꯕꯁꯤ ꯑꯩꯈꯣꯏ ꯌꯥꯝꯅ ꯗꯔꯀꯥꯔ ꯑꯣꯏ ꯃꯔꯝ ꯑꯗꯨꯅ ꯌꯦꯟꯁꯤꯡꯁꯤ ꯌꯥꯝꯅ ꯐꯖꯅ ꯍꯥꯏꯕꯗꯤ ꯆꯦꯛꯁꯤꯟꯅ ꯊꯝꯕꯤꯗꯨꯅ ꯍꯤꯗꯥꯛ ꯂꯥꯡꯊꯛ ꯀꯌꯥ ꯇꯧꯗꯨꯅ ꯊꯝꯕꯤꯁꯤ ꯍꯥꯏꯅ ꯈꯟꯖꯩ